ꯑꯉꯥꯡ ꯑꯗꯨ ꯄꯣꯡꯂꯕ ꯃꯇꯨꯡ ꯗ ꯆꯍꯤ ꯐꯥꯔꯕ ꯃꯇꯨꯡꯗ ꯃꯍꯥꯛꯀꯤ ꯁꯟ ꯂꯦꯜꯂꯤ ꯁꯟ ꯑꯗꯨ ꯆꯤꯡ ꯀꯌꯥꯔꯣꯝ ꯊꯥꯞꯅ ꯆꯠꯂꯒ ꯂꯧꯕ ꯆꯠꯂꯤ ꯏꯃꯥꯅꯕꯁꯤꯡ ꯒ ꯄꯨꯂꯞ ꯆꯠꯅꯔꯒ ꯋꯥꯔꯤ ꯋꯥꯇꯥꯏ ꯁꯥꯟꯅꯔꯒ ꯁꯟ ꯑꯗꯨ ꯄꯨꯔꯛꯏ ꯁꯟ ꯑꯗꯨ ꯄꯨꯔꯛꯑꯒ ꯂꯦꯜꯂꯤ ꯂꯦꯜꯂꯒ ꯄꯤꯁ ꯄꯤꯁ ꯇꯥꯔꯒ ꯏꯃꯥꯟꯅꯕꯁꯤꯡ ꯈꯣꯝꯖꯤꯜꯂꯒ ꯁꯦꯝꯃꯤꯟꯅꯩ ꯊꯣꯡꯃꯤꯟꯅꯩ ꯊꯣꯡꯕ ꯃꯇꯝꯗ ꯈꯥꯡꯗ ꯍꯥꯞꯀꯠꯂꯤ ꯊꯥꯎ ꯉꯧꯋꯤ ꯃꯔꯣꯏ ꯇꯤꯜꯂꯧ ꯆꯅꯝ ꯁꯨꯅ ꯍꯥꯞꯄꯤ ꯃꯔꯝ ꯆꯥꯅ ꯊꯣꯡꯉꯤ ꯃꯔꯝ ꯆꯥꯅ ꯊꯣꯡꯉꯤ ꯄ꯭ꯂꯥꯁꯇꯤꯛꯇ ꯆꯦꯔꯪꯗ ꯍꯥꯞꯄꯒ ꯂꯩꯇ ꯂꯥꯏꯔꯕꯗ ꯌꯦꯟꯕꯤ ꯑꯋꯥ ꯑꯅꯥ ꯀꯌꯥꯔꯣꯝ ꯇꯥꯔꯕꯁꯨ ꯃꯌꯥꯝ ꯑꯃ ꯂꯩ ꯁꯤꯗ ꯃꯍꯥꯛ ꯃꯍꯥꯛꯀꯤ ꯃꯌꯨꯝ ꯃꯌꯨꯝꯗ ꯆꯠꯂ ꯆꯠꯂꯒ ꯆꯦꯔꯪ ꯃꯌꯥꯝ ꯑꯝ ꯄꯥꯏꯔꯒ ꯄꯤꯁ ꯑꯃꯃꯝ ꯂꯣꯏꯅ ꯊꯨꯡꯅꯉꯥꯏꯒꯤ ꯁꯤ ꯈꯨꯜꯂꯛꯇ ꯂꯩꯔꯤꯕꯁꯤꯡꯒꯤ ꯗꯃꯛꯇ ꯑꯉꯥꯡ ꯑꯁꯤꯒꯤ ꯗꯃꯛꯇ ꯌꯦꯟꯕꯤ ꯄꯤꯕꯤ ꯃꯤꯌꯥꯝ ꯄꯨꯝꯅꯃꯛꯅꯁꯨ ꯍꯔꯥꯎꯋꯤ ꯏꯃꯥꯟꯅꯕꯁꯤꯡꯅꯁꯨ ꯏꯃꯥꯟꯅꯕꯁꯤꯡꯒ ꯆꯠꯂ ꯆꯠꯂꯒ ꯌꯦꯟꯕ ꯆꯠꯂꯤ ꯏꯃꯥꯟꯅꯕꯁꯤꯡꯒ ꯄꯨꯜꯂꯒ ꯆꯥꯃꯤꯟꯅꯩ ꯁꯦꯝꯃꯤꯟꯅꯩ ꯐꯝꯃꯤꯟꯅꯩ ꯄꯨꯂꯞ ꯐꯝꯃꯒ ꯆꯥꯃꯤꯟꯅꯩ ꯂꯩꯃꯤꯟꯅꯩ ꯂꯣꯏꯔꯕ ꯃꯇꯨꯡꯗ ꯂꯣꯏꯅ ꯂꯣꯏꯁꯤꯜꯂꯕ ꯃꯇꯨꯡꯗ ꯈꯣꯝꯖꯤꯟ ꯇꯥꯁꯤꯜꯂꯒ ꯑꯉꯥꯡ ꯑꯗꯨꯒꯤ ꯗꯃꯛꯇ ꯋꯥꯔꯤ ꯁꯥꯟꯅꯩ ꯃꯃꯤꯡ ꯀꯔꯤ ꯀꯧꯏ ꯀꯔꯤ ꯊꯣꯜꯂꯤ ꯑꯗꯨ ꯍꯪꯉꯤ ꯃꯍꯥꯛꯀꯤ ꯃꯃꯥꯗ ꯍꯪꯉꯤ ꯃꯃꯤꯡ ꯑꯁꯤ ꯀꯔꯤ ꯀꯧꯕꯅꯣ ꯑꯁꯨꯛ ꯍꯥꯏ ꯅꯖꯤꯞ ꯀꯧꯏ ꯍꯥꯏ ꯃꯃꯤꯡ ꯑꯗꯨꯁꯨ ꯃꯃꯥꯅ ꯃꯨꯟꯅ ꯍꯪꯉꯤ ꯑꯦ ꯅꯖꯤꯝ ꯑꯗꯨꯗꯤ ꯅꯨꯡꯁꯤꯍꯦ ꯅꯪꯒꯤ ꯑꯉꯥꯡ ꯑꯁꯤꯒꯤ ꯗꯃꯛꯇ ꯁꯟ ꯂꯧꯕꯁꯤ ꯄꯩꯁꯥ ꯀꯌꯥ ꯆꯪꯅ ꯂꯧꯕꯅꯣ ꯑꯁꯨꯛ ꯆꯪꯉꯤ ꯂꯤꯁꯤꯡ ꯀꯨꯟꯊ꯭ꯔꯥ ꯍꯦꯟꯅ ꯆꯪꯉꯤ ꯃꯍꯥꯛꯀꯤ ꯃꯊꯧ ꯑꯁꯤ ꯄꯥꯡꯊꯣꯛꯀꯦꯅ ꯈꯟꯕꯁꯤ ꯀꯨꯏꯔꯛꯂꯦ ꯉꯁꯤꯗꯤ ꯃꯍꯥꯛꯀꯤ ꯃꯊꯧ ꯑꯁꯤ ꯄꯥꯡꯊꯣꯛꯈ꯭ꯔꯦ ꯀꯔꯝꯕ ꯃꯐꯝꯗꯒꯤ ꯂꯧꯔꯛꯄꯅꯣ ꯍꯥꯏꯔꯤꯕ ꯃꯐꯝ ꯑꯁꯤ ꯌꯥꯝꯅꯁꯨ ꯂꯥꯞꯄꯤ ꯑꯗꯨꯒꯤ ꯃꯐꯝꯗꯒꯤ ꯄꯨꯔꯒ ꯂꯥꯛꯄꯅꯤ ꯑꯩꯈꯣꯏ ꯃꯤ ꯃꯉꯥ ꯇꯔꯨꯛꯅ ꯄꯨꯔꯛꯄꯅꯤ ꯑꯗꯨꯒ ꯃꯍꯥꯛꯀꯤ ꯃꯊꯧ ꯃꯉꯝ ꯄꯥꯡꯊꯣꯛꯇꯨꯅ ꯃꯍꯥꯛꯀꯤ ꯃꯃꯤꯡ ꯊꯣꯟꯗꯨꯅ ꯃꯍꯥꯛꯀꯤ ꯃꯃꯤꯡ ꯊꯣꯟꯕ ꯂꯣꯏꯁꯤꯟꯈ꯭ꯔꯦ